ꯕ꯭ꯔꯤꯐꯂꯤ ꯑꯦꯛꯁꯄ꯭ꯂꯦꯟ ꯍ꯭ꯋꯥꯏ ꯌꯨ ꯊꯤꯡꯛ ꯑꯦꯟꯚꯥꯏꯔꯟꯣꯃꯦꯟ ꯐꯣꯔ ꯏꯁꯄꯣꯔꯠ ꯏꯁꯇꯤꯜ ꯗꯦꯌꯥꯔ ꯏꯟ ꯔꯨꯔꯦꯜ ꯑꯦꯔꯤꯌꯥꯁ ꯗꯦꯟ ꯏꯟ ꯑꯥꯔꯕꯟ ꯑꯦꯔꯤꯌꯥꯁ ꯁꯤ ꯃꯔꯝꯁꯤꯗ ꯑꯩꯉꯣꯟꯗ ꯍꯥꯏꯌꯣ ꯍꯥꯏꯔꯗꯤ ꯁꯤꯁꯤ ꯑꯩꯗꯤ ꯁꯤꯒꯤ ꯏꯁꯇꯦꯠꯃꯦꯟꯁꯦ ꯌꯥꯝ ꯆꯨꯝꯃꯦ ꯍꯥꯏꯅ ꯂꯧꯋꯦ ꯃꯔꯝꯗꯤ ꯑꯥꯔꯕꯟ ꯑꯦꯔꯤꯌꯥꯗ ꯂꯩꯕ ꯃꯤꯁꯤꯡꯗꯤ ꯃꯣꯏꯗꯤ ꯑꯦꯔꯤꯌꯥꯁꯨ ꯌꯥꯝ ꯀꯟꯖꯦꯁꯇꯦꯠ ꯑꯣꯏꯈ꯭ꯔꯕ ꯄ꯭ꯂꯦꯒ꯭ꯔꯥꯎꯟꯁꯨ ꯐꯤꯜꯁꯨ ꯂꯩꯇꯕ ꯑꯗꯨꯈꯛ ꯅꯠꯇꯅ ꯃꯣꯏ ꯃꯣꯏꯒꯤ ꯂꯥꯏꯐꯁꯦ ꯌꯥꯝ ꯕꯤꯖꯤ ꯑꯣꯏꯈ꯭ꯔꯕ ꯃꯣꯏꯁꯦ ꯁ꯭ꯀꯨꯜꯗꯒꯤ ꯍꯦꯛ ꯍꯜꯂꯛꯀꯅꯤ ꯑꯗꯨꯒ ꯑꯉꯥꯡꯁꯤꯡꯁꯨ ꯁ꯭ꯀꯨꯜꯗꯒꯤ ꯂꯥꯛꯂꯒ ꯃꯣꯏ ꯃꯣꯏꯒꯤ ꯂꯟꯁꯀꯨꯝꯕ ꯇꯧꯔꯒ ꯑꯃꯨꯛꯀ ꯃꯈꯣꯏꯁꯦ ꯇ꯭ꯌꯨꯁꯟ ꯆꯠꯂꯅꯤ ꯑꯗꯨꯅꯤꯅ ꯑꯥꯔꯕꯟ ꯑꯦꯔꯤꯌꯥꯗꯗꯤ ꯏꯁꯄꯣꯔꯠꯁꯀꯤ ꯆꯥꯡꯁꯦ ꯌꯥꯝ ꯂꯦꯁ ꯑꯣꯏꯌꯦ ꯑꯩꯈꯣꯏꯒꯤ ꯔꯨꯔꯦꯜ ꯑꯦꯔꯤꯌꯥꯗ ꯀꯝꯄꯦꯌꯥꯔ ꯇꯧꯕ ꯃꯇꯝꯗ ꯑꯗꯨꯕꯨ ꯑꯩꯈꯣꯏ ꯔꯨꯔꯦꯜ ꯑꯦꯔꯤꯌꯥꯗꯗꯤ ꯑꯩꯈꯣꯏ ꯏꯁꯄꯦꯁꯁꯨ ꯌꯥꯝ ꯆꯥꯎꯅ ꯂꯩ ꯑꯗꯨꯒ ꯑꯩꯈꯣꯏ ꯍꯣꯝ ꯇ꯭ꯌꯨꯁꯟꯒꯨꯝꯕꯁꯦ ꯑꯩꯈꯣꯏ ꯔꯨꯔꯦꯜꯗꯗꯤ ꯄꯥꯛ ꯂꯩꯇꯦ ꯅꯠꯇ꯭ꯔꯒ ꯑꯩꯈꯣꯏ ꯇ꯭ꯌꯨꯁꯟ ꯂꯧꯕ ꯁꯦꯟꯇꯔꯁꯦ ꯄꯥꯛ ꯂꯩꯇꯦ ꯑꯗꯨꯅꯤꯅ ꯁ꯭ꯀꯨꯜꯗꯒꯤ ꯍꯜꯂꯛꯂꯅꯤ ꯑꯉꯥꯡꯁꯤꯡꯁꯦ ꯑꯗꯨ ꯃꯣꯏ ꯆꯥꯛ ꯆꯥꯔꯅꯤ ꯂꯟꯁ ꯂꯧꯔꯅꯤ ꯑꯗꯨꯗꯤ ꯃꯣꯏꯁꯦ ꯄ꯭ꯂꯦꯒ꯭ꯔꯥꯎꯟꯗ ꯁꯥꯟꯅꯕꯁꯤ ꯆꯠꯂꯅꯤ ꯑꯗꯨꯅꯤꯅ ꯑꯥꯔꯕꯟꯒ ꯔꯨꯔꯦꯜꯒ ꯀꯝꯄꯦꯌꯥꯔ ꯇꯧꯕ ꯃꯇꯝꯗ ꯔꯨꯔꯦꯜꯁꯤꯅ ꯏꯁꯄꯣꯔꯠꯁꯀꯤ ꯑꯦꯟꯚꯥꯏꯔꯣꯟꯃꯦꯟꯁꯦ ꯍꯦꯟꯅ ꯐꯖꯩ ꯍꯥꯏꯕꯁꯦ ꯑꯩ ꯊꯝꯅꯤꯡꯉꯤ